ꯂꯥꯏꯅꯥ ꯉꯥꯛꯊꯣꯛꯅꯕ ꯑꯩꯅ ꯇꯧꯕ ꯍꯥꯏꯔꯒꯗꯤ ꯑꯩꯈꯣꯏꯒꯤ ꯏꯁꯥ ꯂꯨꯅ ꯅꯥꯟꯅ ꯂꯩꯕ ꯌꯥꯝꯅ ꯃꯊꯧ ꯇꯥꯏ ꯑꯗꯨꯒ ꯑꯩꯈꯣꯏꯒꯤ ꯁꯔꯥꯎꯟꯗꯤꯡ ꯁꯨ ꯌꯥꯝꯅ ꯂꯨ ꯅꯥꯟꯕ ꯑꯃ ꯆꯪꯉꯤ ꯂꯥꯏꯅꯥ ꯄꯣꯛꯂꯛꯇꯅꯕ ꯍꯥꯏꯕꯁꯤ ꯑꯩꯈꯛꯇꯪ ꯅꯥꯜꯂꯒ ꯌꯥꯗꯦ ꯑꯩꯒꯤ ꯁꯔꯥꯎꯟꯗꯤꯡꯗꯨ ꯃꯣꯠꯂꯒꯗꯤ ꯑꯩꯒꯤ ꯏꯃꯨꯡ ꯅꯥꯜꯂꯒꯁꯨ ꯁꯔꯥꯎꯟꯗꯤꯡꯗꯨ ꯃꯣꯠꯄ ꯃꯣꯠꯄꯗꯨꯅ ꯑꯗꯨꯗꯒꯤ ꯂꯥꯏꯅꯥ ꯄꯣꯛꯅꯕ ꯃꯆꯥꯛ ꯑꯃ ꯑꯗꯨꯃꯛ ꯑꯣꯏ ꯑꯗꯨꯅ ꯁꯔꯥꯎꯟꯗꯤꯡ ꯑꯃ ꯅꯥꯟꯕ ꯍꯥꯏꯕꯁꯤꯁꯨ ꯂꯥꯏꯅꯥ ꯄꯣꯛꯂꯛꯇꯅꯕ ꯃꯔꯨꯑꯣꯏꯕ ꯄꯣꯠꯁꯛ ꯑꯃꯅꯤ ꯑꯗꯨꯒ ꯂꯥꯏꯔꯕꯁꯤꯡꯗ ꯂꯥꯏꯅꯥ ꯄꯣꯛꯇꯅꯕ ꯍꯥꯏꯔꯒꯗꯤ ꯁꯤꯁꯨ ꯑꯗꯨꯃꯛ ꯆꯞ ꯃꯥꯟꯅꯩ ꯃꯁꯥ ꯃꯎ ꯅꯥꯟꯅ ꯂꯩꯕ ꯂꯨꯅ ꯅꯥꯟꯅ ꯇꯅꯥꯟ ꯇꯅꯥꯟ ꯂꯩꯕꯅ ꯑꯗꯨꯒ ꯑꯩꯒꯤ ꯑꯀꯣꯏꯕꯒꯤ ꯁꯔꯥꯎꯟꯗꯤꯡ ꯃꯣꯠꯍꯟꯗꯕ ꯑꯁꯤꯅ ꯌꯥꯝꯅ ꯃꯔꯨꯑꯣꯏ ꯂꯥꯏꯅꯥ ꯄꯣꯛꯂꯛꯇꯅꯕ ꯍꯥꯏꯔꯒꯗꯤ